ꯊꯥꯔꯇꯤꯟ ꯊꯥꯎꯖꯟ ꯐꯣꯔ ꯍꯟꯗ꯭ꯔꯦꯠ ꯐꯤꯞꯇꯤ ꯁꯤꯛꯁ ꯐꯣꯔꯇꯤ ꯊꯥꯎꯖꯟ ꯅꯥꯏꯟ ꯍꯟꯗ꯭ꯔꯦꯠ ꯁꯕꯦꯟꯇꯤ ꯇꯨ ꯅꯥꯏꯟꯇꯤ ꯑꯩꯠ ꯊꯥꯎꯖꯟ ꯑꯩꯠ ꯍꯟꯗ꯭ꯔꯦꯠ ꯐꯤꯞꯇꯤ ꯐꯣꯔ ꯋꯥꯟ ꯂꯥꯛꯁ ꯐꯤꯞꯇꯤ ꯇꯨ ꯊꯥꯎꯖꯟ ꯊ꯭ꯔꯤ ꯍꯟꯗ꯭ꯔꯦꯠ ꯊ꯭ꯔꯤ ꯂꯥꯛꯁ ꯐꯤꯞꯇꯤ ꯊꯥꯎꯖꯟ ꯇꯨ ꯍꯟꯗ꯭ꯔꯦꯠ ꯐꯤꯞꯇꯤ